ꯑꯩꯈꯣꯏ ꯃꯅꯤꯄꯨꯔꯗ ꯃꯅꯤꯄꯨꯔꯤꯅ ꯈ꯭ꯋꯥꯏꯗꯒꯤ ꯇꯣꯏꯅ ꯁꯤꯖꯤꯟꯅꯕ ꯂꯣꯟꯅꯤ ꯁꯤꯅ ꯑꯩꯈꯣꯏꯒꯤ ꯅꯥꯠꯇ ꯈ꯭ꯋꯥꯏꯗꯒꯤ ꯃꯔꯨ ꯑꯣꯏꯕ ꯊꯧꯗꯥꯡ ꯂꯧꯋꯤ ꯁꯝꯂꯞꯅ ꯍꯥꯏꯕꯗ ꯑꯩꯈꯣꯏꯒꯤ ꯅꯥꯠꯅ ꯑꯩꯈꯣꯏꯕꯨ ꯁꯛ ꯇꯥꯛꯏ ꯊꯥꯏꯅꯒꯤ ꯄꯨꯔꯣꯜ ꯍꯥꯛꯇꯛꯇꯒꯤ ꯉꯥꯛꯅ ꯆꯠꯂꯤ ꯑꯗꯨꯒ ꯑꯩꯈꯣꯏꯒꯤ ꯂꯣꯟꯁꯤꯅ ꯃꯔꯝ ꯑꯣꯏꯔꯒ ꯑꯩꯈꯣꯏꯒꯤ ꯖꯒꯣꯏꯒ ꯏꯁꯩꯒꯁꯤ ꯃꯤꯒꯤ ꯂꯝꯗ ꯁꯟꯗꯣꯛꯄꯒꯤ ꯂꯝꯕꯤ ꯄꯤꯔꯛꯏꯕꯅꯤ

ꯏꯁꯩꯒ ꯁꯤꯅꯦꯃꯥꯒꯁꯦ ꯁꯤꯖꯤꯟꯅꯕ ꯍꯧꯔꯛꯑꯦ ꯁꯤꯗꯒꯤ ꯈꯪꯕ ꯍꯦꯜꯂꯛꯑꯦ ꯃꯅꯤꯄꯨꯔꯤ ꯂꯣꯟꯁꯤ ꯈꯪꯕ ꯃꯤ ꯃꯈꯩ ꯑꯗꯨꯒ ꯈꯪꯅꯤꯡꯕ ꯃꯤ ꯃꯈꯩ ꯂꯣꯏꯅꯃꯛꯄꯨ ꯃꯥꯅꯩ ꯑꯅ ꯈꯜꯍꯜꯂꯤ ꯑꯗꯨꯒ ꯑꯩꯈꯣꯏ ꯂꯣꯏꯅꯃꯛ ꯑꯃꯈꯛꯅꯦ ꯍꯥꯏꯕꯁꯦ ꯐꯥꯎꯍꯜꯂꯤ ꯚꯥꯔꯠꯇ ꯂꯣꯟ ꯃꯌꯥꯝ ꯂꯩ ꯑꯗꯨꯗ ꯃꯅꯤꯄꯨꯔꯤꯁꯤ ꯁꯣ ꯑꯃꯅꯤ ꯃꯅꯤꯄꯨꯔꯤꯁꯦ ꯂꯣꯟ ꯃꯔꯛꯇꯨꯗ ꯆꯟꯅꯕ ꯃꯔꯝ ꯑꯣꯏꯗꯨꯅ ꯚꯥꯔꯠꯁꯤꯒꯤ ꯌꯥꯝꯃꯕ ꯌꯥꯝꯃꯕ ꯂꯣꯟ ꯃꯔꯣꯟ ꯃꯌꯥꯝꯁꯤꯡꯁꯤꯗ ꯒꯨꯟ ꯍꯦꯟꯒꯠꯍꯟꯕꯒꯤ ꯁꯛꯇꯤ ꯌꯥꯎꯋꯤ ꯃꯅꯤꯄꯨꯔꯤꯁꯤ ꯌꯥꯎꯕꯅ ꯃꯔꯝ ꯑꯣꯏꯔꯒ ꯃꯅꯤꯄꯨꯔꯤꯒꯤ ꯒꯨꯟꯁꯨ ꯍꯦꯟꯒꯠꯍꯜꯂꯤ ꯃꯅꯤꯄꯨꯔꯤ ꯇꯝꯕꯕꯨ ꯑꯩꯈꯣꯏꯅ ꯌꯥꯝꯅ ꯇꯔꯥꯝꯅ ꯑꯣꯛꯆꯩ ꯑꯗꯨꯒ ꯃꯤꯅ ꯇꯝꯅꯒꯦ ꯍꯥꯏꯔ ꯀꯥꯟꯗ ꯌꯥꯝ ꯍꯔꯥꯎꯕ ꯐꯥꯎꯋꯤ ꯑꯗꯨꯒ ꯃꯅꯤꯄꯨꯔꯤ ꯃꯔꯣꯟꯁꯦ ꯈꯪꯕ ꯍꯦꯟꯕꯒꯤ ꯃꯇꯨꯡ ꯏꯟꯅ ꯂꯩꯔꯤꯕ ꯂꯝꯁꯤꯡꯁꯦ ꯃꯈꯣꯏ ꯃꯁꯦꯟꯒꯤ ꯃꯔꯝꯗ ꯈꯪꯕ ꯑꯗꯨꯒ ꯏꯀꯥꯏ ꯈꯨꯝꯅꯕ ꯍꯦꯜꯂꯤ